ꯃꯅꯤꯄꯨꯔꯤ ꯂꯣꯟ ꯑꯁꯤꯕꯨ ꯊꯥꯏꯅꯒꯤ ꯂꯣꯟꯒ ꯍꯧꯖꯤꯛ ꯀꯥꯟꯒꯤ ꯂꯣꯟꯁꯦ ꯌꯥꯝ ꯈꯦꯠꯅꯈ꯭ꯔꯦ ꯀꯩꯅꯣ ꯍꯥꯏꯗꯤ ꯍꯧꯖꯤꯛ ꯀꯥꯟꯒꯤ ꯂꯣꯟꯁꯤꯡꯁꯦ ꯑꯩꯍꯥꯛꯅ ꯉꯥꯡꯕꯁꯤꯡꯁꯦ ꯑꯩꯍꯥꯛꯅ ꯃꯤꯒꯤ ꯂꯣꯟ ꯏꯟꯐ꯭ꯂꯨꯌꯦꯟꯁ ꯑꯣꯏꯕ ꯃꯄꯥꯜꯂꯣꯝꯗ ꯂꯩꯔꯒ ꯃꯅꯤꯄꯨꯔꯗ ꯂꯥꯛꯂꯒ ꯃꯅꯤꯄꯨꯔꯤ ꯂꯣꯟꯗꯣ

ꯑꯩꯈꯣꯏ ꯆꯤꯡꯂꯣꯝ ꯃꯤꯅ ꯏꯝꯐꯥꯜꯗ ꯂꯩꯔꯒ ꯏꯝꯐꯥꯜꯒꯤ ꯑꯍꯟꯁꯤꯡ ꯏꯝꯐꯥꯜꯒꯤ ꯑꯍꯟꯁꯤꯡ ꯊꯦꯡꯅꯔꯒ ꯑꯍꯟꯁꯤꯡꯅ ꯑꯩꯈꯣꯏꯕꯨ ꯉꯥꯡꯕꯁꯦ ꯑꯩꯈꯣꯏꯅ ꯒ꯭ꯌꯥꯟ ꯇꯥꯗꯕ ꯐꯖꯅ ꯈꯪꯗꯕ ꯌꯥꯝ ꯌꯥꯎꯈ꯭ꯔꯦ ꯀꯔꯤꯅꯣ ꯍꯥꯏꯗꯤ ꯑꯩꯍꯥꯛꯀꯤ ꯆꯤꯡꯂꯣꯝꯒꯤ